ꯑꯩꯈꯣꯏꯅ ꯃꯐꯝ ꯑꯁꯤꯗ ꯈꯨꯡꯒꯪ ꯑꯣꯏꯕꯅ ꯌꯥꯝꯅ ꯋꯥꯅ ꯂꯦꯜꯂꯤ ꯀꯔꯕꯥꯔ ꯇꯧꯕꯁꯨ ꯉꯝꯗꯦ ꯅꯨꯡꯊꯤꯜ ꯃꯇꯝꯗꯅ ꯑꯣꯇꯣ ꯊꯧꯋꯤ ꯏꯝꯐꯥꯜꯗ ꯔꯤꯖꯥꯔꯞ ꯆꯠꯂꯤ ꯏꯝꯐꯥꯜ ꯍꯟꯗꯣꯛ ꯍꯟꯖꯤꯟ ꯂꯨꯄꯥ ꯂꯤꯁꯤꯡ ꯑꯍꯨꯝ ꯂꯧꯋꯤ ꯑꯌꯨꯛꯇ ꯆꯠꯂꯒ ꯅꯨꯃꯤꯗꯥꯡꯗ ꯍꯜꯂꯛꯄꯁꯨ ꯌꯥꯎꯋꯤ ꯂꯝꯕꯤ ꯊꯣꯡ ꯅꯥꯇꯩ ꯆꯥꯗꯕ ꯅꯤꯅ ꯌꯥꯝꯅ ꯋꯥꯏ ꯒꯥꯔꯤꯁꯨ ꯌꯥꯝꯅ ꯁꯣꯛꯏ ꯑꯣꯇꯣ ꯊꯧꯕ ꯍꯜꯂꯛꯂꯒ ꯅꯨꯃꯤꯗꯥꯡ ꯋꯥꯏꯗ ꯍꯣꯇꯦꯜ ꯐꯝꯃꯤ ꯍꯣꯇꯦꯜ ꯑꯉꯥꯡꯁꯤꯡꯅ ꯆꯥ ꯕꯣꯔꯥ ꯆꯥꯏ ꯑꯗꯨꯒ ꯅꯨꯃꯤꯗꯥꯡꯒꯤ ꯃꯇꯝꯗꯅ ꯕꯔꯃꯥꯒꯤ ꯇꯨꯔꯦꯜꯗ ꯄꯣꯠ ꯍꯣꯜꯂꯦ ꯄꯣꯠ ꯕꯣꯔꯥ ꯑꯃꯗ ꯂꯨꯄꯥ ꯌꯥꯡꯈꯩ ꯐꯪꯉꯤ ꯑꯗꯨꯒ ꯏꯝꯐꯥꯜꯗ ꯊꯥꯏ ꯃꯐꯝꯁꯤꯗ ꯌꯣꯡꯆꯥꯛ ꯑꯃꯗꯤ ꯆꯝꯄꯜ ꯈꯣꯎꯞꯀꯤ ꯀꯔꯕꯥꯔ ꯈꯔ ꯇꯧꯏ ꯑꯩꯈꯣꯏ ꯃꯍꯥꯖꯣꯟꯁꯤꯡꯒꯤ ꯃꯇꯦꯡ ꯄꯥꯡꯗꯨꯅ ꯌꯥꯝꯅ ꯋꯥꯅ ꯄꯨꯟꯁꯤ ꯂꯦꯜꯂꯤ